ꯑꯩꯈꯣꯏꯒꯤ ꯏꯝꯐꯥꯜ ꯋꯦꯁ ꯗꯤꯁꯇ꯭ꯔꯤꯛ ꯑꯩꯈꯣꯏꯒꯤ ꯖꯤꯂꯥ ꯑꯁꯤꯗ ꯃꯌꯥꯝ ꯄꯨꯟꯅ ꯑꯩꯈꯣꯏꯒꯤ ꯍꯩꯀꯨ ꯍꯤꯗꯣꯡꯕ ꯍꯥꯏꯁꯤ ꯆꯍꯤ ꯈꯨꯗꯤꯡꯒꯤ ꯄꯥꯡꯊꯣꯛꯆꯩ ꯊꯥꯏꯅꯗꯒꯤꯁꯨ ꯍꯧꯅ ꯄꯥꯡꯊꯣꯛꯇꯨꯅ ꯂꯥꯛꯂꯕ ꯅꯤꯊꯧ ꯍꯥꯛꯇꯛꯇꯒꯤ ꯂꯥꯏ ꯍꯥꯛꯇꯛꯒꯤ ꯄꯥꯡꯊꯣꯛꯇꯨꯟ ꯂꯥꯛꯂꯕ ꯍꯩꯀꯨ ꯍꯤꯗꯣꯡꯕ ꯍꯥꯏꯕ ꯑꯁꯤ ꯑꯩꯈꯣꯏ ꯄꯥꯡꯊꯣꯛꯇꯨꯅ ꯂꯥꯛꯑꯦ ꯑꯩꯈꯣꯏ ꯃꯌꯥꯝ ꯑꯍꯜ ꯂꯃꯟ ꯏꯆꯤꯟ ꯏꯅꯥꯎ ꯏꯃꯥ ꯏꯄꯥ ꯃꯌꯥꯝ ꯄꯨꯟꯗꯨꯅ ꯑꯋꯥ ꯄꯣꯊꯥꯕ ꯑꯣꯏꯅ ꯃꯌꯥꯝ ꯌꯦꯡꯃꯤꯟꯅꯕ ꯌꯥꯎꯏ ꯑꯗꯨꯒ ꯁꯔꯨꯛ ꯌꯥꯅ ꯍꯩꯀꯨ ꯍꯤꯗꯣꯡꯕꯗꯨ ꯂꯝꯖꯦꯟ ꯇꯥꯟꯅꯕꯗꯨꯁꯨ ꯁꯥꯔꯨꯛ ꯌꯥꯎꯕ ꯏꯃꯥꯟꯅꯕ ꯃꯔꯨꯞꯁꯤꯡ ꯑꯩ ꯏꯁꯥꯃꯛꯁꯨ ꯌꯥꯎꯔꯨꯕ ꯌꯥꯎꯔꯦ ꯍꯥꯏꯔꯤꯕ ꯊꯕꯛ ꯊꯧꯔꯝꯁꯤꯡ ꯑꯁꯤꯅ ꯑꯩꯈꯣꯏ ꯃꯌꯥꯝ ꯄꯨꯟꯁꯤꯟꯕ ꯑꯀꯣꯏꯕꯈꯩ ꯑꯣꯏꯕꯒꯤ ꯋꯥꯈꯜꯂꯣꯟ ꯑꯃꯗ ꯂꯥꯏ ꯃꯔꯝꯗꯤ ꯑꯁꯤꯗꯤ ꯊꯥꯏꯅꯗꯒꯤ ꯊꯣꯛꯂꯛꯂꯕ ꯄꯣꯠꯅꯤ ꯊꯥꯏꯅꯗꯒꯤ ꯆꯠꯅꯔꯕ ꯑꯩꯈꯣꯏ ꯃꯅꯤꯄꯨꯔ ꯃꯩꯇꯩ ꯑꯩꯈꯣꯏꯒꯤ ꯆꯠꯅꯕꯤꯅꯤꯅ ꯃꯌꯥꯝꯁꯨ ꯅꯨꯡꯁꯤ ꯆꯥꯅꯅ ꯍꯔꯥꯎ ꯇꯌꯥꯝꯅ ꯌꯦꯡꯃꯤꯟꯅꯩ ꯈꯠꯅ ꯆꯩꯅꯕ ꯌꯥꯎꯗꯅ ꯑꯋꯥꯠ ꯑꯋꯥꯠ ꯑꯄꯥ ꯇꯥꯅꯗꯨꯅ ꯃꯌꯥꯝꯒꯤ ꯋꯥꯈꯜꯂꯣꯟ ꯑꯃ ꯄꯨꯟꯅ ꯊꯥꯏꯅꯗꯒꯤ ꯂꯥꯏꯒꯤ ꯍꯥꯛꯇꯛꯇꯒꯤ ꯂꯩꯔꯛꯂꯕꯅꯤꯅ ꯃꯌꯥꯝ ꯅꯨꯡꯁꯤ ꯆꯥꯟꯅꯅ ꯍꯤꯡꯃꯤꯟꯅꯩ